ꯑꯩꯗꯣ ꯏꯀꯨꯏ ꯀꯨꯏꯗ꯭ꯔꯤꯕꯗ ꯏ ꯀꯣꯝ ꯑꯦꯛꯁꯄ꯭ꯔꯦꯁꯇꯒꯤ ꯋꯥꯇꯔ ꯁꯕꯃꯔꯁꯤꯕꯜ ꯄꯝ ꯑꯃ ꯀꯛꯄꯅꯦ ꯑꯗꯨ ꯁꯦ ꯄꯝꯖꯦ ꯁꯦꯠ ꯑꯍꯨꯝ ꯍꯥꯟꯕ ꯑꯗꯣ ꯍꯥꯏꯔꯤꯕ ꯄꯝꯗꯣ ꯑꯩꯒꯤ ꯏꯅꯥꯛꯇ ꯌꯧꯔꯛꯄ ꯀꯥꯟꯗ ꯀꯕꯔꯁꯤꯁꯨ ꯀꯥꯏꯕꯣꯏ ꯀꯩꯕꯣꯏ ꯇꯧꯏ ꯑꯗꯨꯒ ꯁꯦꯠꯁꯦ ꯑꯍꯨꯝ ꯁꯨꯒꯗꯕꯗ ꯑꯅꯤꯇꯪ ꯂꯥꯛꯄꯒꯤ ꯃꯑꯣꯡ ꯎꯕ ꯑꯗꯣ ꯏ ꯀꯣꯝ ꯑꯦꯛꯁꯄ꯭ꯔꯦꯁꯁꯦ ꯈꯤꯇꯪ ꯆꯦꯛꯁꯤꯟꯕ ꯋꯥꯠꯄꯒꯤ ꯍꯥꯏꯗꯣꯏꯔꯥ ꯗꯦꯂꯤꯕꯔꯤꯒꯤ ꯑꯦꯖꯦꯟꯗꯒꯤ ꯁꯣꯏꯕ ꯑꯣꯏꯗꯣꯏꯔꯥ ꯁꯤꯒꯤ ꯄꯣꯠꯁꯤꯃꯗꯤ ꯁꯣꯏꯍꯟꯅꯤꯡꯗꯦ ꯍꯥꯏꯅ ꯍꯥꯏꯅꯤꯡꯏ ꯀꯝꯄꯅꯤꯁꯤ ꯃꯥꯏꯀꯩꯗ ꯅꯠꯇ꯭ꯔꯒꯅ ꯍꯣꯏ ꯁꯦꯜ ꯁ꯭ꯇꯣꯔꯁꯤꯒꯤ ꯃꯥꯏꯀꯩꯗ ꯑꯗꯨꯃꯥꯏꯅ ꯊꯝꯖꯒꯦ